ꯑꯩꯅ ꯈ꯭ꯋꯥꯏꯗꯒꯤ ꯄꯥꯝꯕ ꯉꯥ ꯍꯥꯏꯔꯗꯤ ꯁꯥꯔꯦꯡ ꯉꯥꯄꯥꯏ ꯔꯧ ꯉꯥꯃꯨ ꯁꯖꯤꯛ ꯆꯥꯕꯤ ꯑꯁꯤꯅꯆꯤꯡꯕꯅꯤ ꯃꯤꯌꯥꯝꯅ ꯄꯥꯝꯅ ꯆꯥꯅꯕ ꯉꯥꯁꯤꯡ ꯍꯥꯏꯕ ꯇꯥꯔꯒꯗꯤ ꯁꯖꯤꯛ ꯆꯥꯕꯤ ꯒ꯭ꯔꯥꯁ ꯀ꯭ꯔꯞ ꯉꯥꯔꯦꯟ ꯁꯔꯦꯡ ꯑꯁꯨꯒꯨꯝꯕ ꯉꯥ ꯃꯈꯜꯁꯤꯡ ꯑꯁꯤ ꯈ꯭ꯋꯥꯏꯗꯒꯤ ꯃꯤꯌꯥꯝꯅ ꯄꯥꯝꯅꯕ ꯆꯥꯕ ꯉꯥꯁꯤꯡ ꯑꯣꯏ